ꯑꯩꯍꯥꯛꯀꯤ ꯂꯥꯏꯅꯤꯡꯒꯤ ꯃꯔꯤ ꯂꯩꯅꯕ ꯆꯤꯟꯖꯥꯛꯁꯤꯡꯒꯤ ꯃꯔꯝꯗ ꯃꯔꯝꯗꯤ ꯐꯦꯁꯇꯤꯚꯦꯜ ꯍꯥꯏꯗꯤ ꯐꯦꯁꯇꯤꯚꯦꯜ ꯃꯇꯝꯗ ꯍꯥꯏꯕꯗꯤ ꯌꯦꯟꯒꯨꯝꯕ ꯌꯦꯟꯒꯨꯝꯕ ꯒꯣꯠꯀꯨꯝꯕ ꯐꯤꯁꯀꯨꯝꯕ ꯑꯗꯨꯝ ꯁꯤꯖꯤꯟꯅꯩ ꯀꯥꯎꯒꯨꯝꯕꯁꯨ ꯁꯤꯖꯤꯟꯅꯩ ꯐꯦꯁꯇꯤꯚꯦꯜ ꯃꯇꯝ ꯃꯇꯝꯗ ꯑꯇꯣꯞꯄ ꯃꯇꯝ ꯃꯇꯝꯗꯁꯨ ꯑꯗꯨꯝ ꯁꯤꯖꯤꯟꯅꯩ ꯐꯦꯁꯇꯤꯚꯦꯜꯗꯗꯤ ꯃꯔꯨꯑꯣꯏꯅ ꯑꯗꯨꯝ ꯁꯤꯖꯤꯟꯅꯩ ꯁꯤꯗ ꯀꯔꯤꯁꯨ ꯈꯦꯠꯅꯕ ꯂꯩꯇꯦ